ꯑ ꯍꯂꯣ ꯑ ꯇꯥꯔꯕꯣ ꯑ ꯑꯧ ꯅꯦꯠꯋꯥꯛꯁꯦ ꯅꯨꯡꯉꯥꯏꯇꯕ ꯃꯥꯜꯂꯦ ꯑꯍꯥ ꯅꯪꯗꯤ ꯀꯌꯥꯝ ꯆꯥꯎꯈꯠꯂꯒꯦ ꯑꯣ ꯑꯩꯗꯤ ꯍꯧꯖꯤꯛ ꯁꯚꯦꯟꯇꯤꯗ ꯂꯩꯔꯤ ꯁꯤꯛꯁꯇꯤ ꯁꯚꯦꯟꯇꯤ ꯂꯩ ꯈꯤꯇꯪꯕꯨꯗꯤ ꯍꯟꯗꯩ ꯑ ꯆꯥꯡ ꯆꯦꯟꯅꯕ ꯅꯠꯇꯦꯅꯦ ꯑ ꯀꯩꯅꯣ ꯇꯧꯁꯦ ꯑꯧ ꯑꯗꯣ ꯀꯩꯕꯨꯅꯣ ꯍꯧꯖꯤꯛꯇꯤꯅꯦ ꯋꯥꯀꯤꯡ ꯑꯣꯏꯅꯅꯦ ꯉꯟꯇꯥ ꯉꯟꯇꯥ ꯆꯠꯂꯦ ꯃꯤ ꯃꯌꯥꯝꯗꯣ ꯃꯁꯥꯗꯣ ꯐꯅꯕ ꯆꯤꯡꯗ ꯑꯣꯏꯅ ꯂꯣꯏ ꯀꯥꯔꯦ ꯅꯣꯡꯃꯥꯏꯖꯤꯡ ꯆꯤꯡꯁꯤꯗ ꯑꯗꯨꯅ ꯅꯣꯡꯃꯥꯏꯖꯤꯡ ꯆꯤꯡꯗꯨꯗ ꯀꯥꯔꯁꯦ ꯋꯥꯀꯤꯡ ꯑꯣꯏꯅ ꯑꯌꯨꯛ ꯉꯟꯇꯥ ꯉꯟꯇꯥ ꯍꯩꯃꯥ ꯑꯩꯈꯣꯏ ꯑꯃ ꯑꯟꯤꯈꯛꯇꯪ ꯆꯠꯄꯗꯤ ꯇꯟꯗ꯭ꯔꯣ ꯆꯤꯡꯗꯨꯗꯕꯣ ꯑꯣ ꯑꯩꯈꯣꯏ ꯁꯤꯗꯕꯨꯗꯤ ꯋꯥꯀꯤꯡ ꯆꯠꯄꯤ ꯃꯌꯥꯝ ꯂꯩꯕꯗꯣ ꯑꯗꯨ ꯑꯗꯨꯝ ꯇꯧꯔꯒ ꯆꯠꯄ ꯌꯥꯒꯅꯤ ꯃꯣꯏꯒ ꯄꯨꯂꯞ ꯇꯧꯔꯒ ꯆꯠꯁꯤ ꯍꯥꯏꯔꯗꯤ ꯆꯤꯡ ꯀꯥꯁꯤ ꯍꯥꯏꯗꯅ ꯍꯨꯖꯤꯛꯇꯤ ꯆꯤꯡ ꯎꯝ ꯆꯤꯡꯗꯗꯤ ꯅꯨꯡꯗꯤꯟ ꯀꯥꯕ ꯌꯥꯕꯁꯨ ꯅꯠꯇꯦ ꯉꯝꯃꯣꯏꯗꯅ ꯀꯩꯁꯨ ꯑꯗꯨꯗꯨꯅ ꯌꯦꯡꯉꯒ ꯀꯔꯤꯗꯅꯣ ꯀꯩꯅꯣ ꯇꯧꯁꯦ ꯎꯝ ꯑ ꯆꯤꯡꯗꯨꯗꯤ ꯌꯥꯝ ꯀꯥꯕ ꯀꯩꯁꯨ ꯉꯝꯃꯣꯏ ꯋꯥꯀꯤꯡ ꯑꯣꯏꯅ ꯁꯨꯝ ꯆꯠꯁꯦ ꯍꯥꯏꯔꯒꯗꯤ ꯑꯗꯨꯝ ꯆꯠꯄ ꯌꯥꯏꯗꯅꯀꯣ ꯆꯤꯡꯗꯨꯗꯤ ꯑꯩꯈꯣꯏꯅ ꯁꯦꯇꯔꯒꯨꯝꯕ ꯁꯟꯗꯦꯒꯨꯝꯕ ꯅꯨꯃꯤꯠ ꯑꯅꯤꯗꯨꯗꯪ ꯀꯥꯔꯨꯔꯒ ꯍꯥꯏꯗꯤ ꯅꯪꯅ ꯃꯐꯝ ꯖꯒꯥꯗꯨꯁꯨ ꯅꯪ ꯌꯦꯡꯅꯤꯡꯉꯤ ꯍꯥꯏꯗꯅꯀꯣ ꯑꯗꯨꯃꯥꯏꯅ ꯌꯦꯡꯉꯁꯤ ꯑꯗꯨꯒ ꯋꯥꯀꯤꯡ ꯑꯣꯏꯅ ꯑꯧ ꯃꯥꯅꯦ ꯑꯗꯨꯏꯗꯨꯅ ꯑꯗꯨꯒꯤ ꯑꯔꯥꯞꯄꯗꯨꯃꯗꯤ ꯑꯗꯨꯏ ꯅꯨꯃꯤꯠꯇꯣ ꯑꯅꯤꯗꯣ ꯆꯠꯂꯁꯤ ꯑꯗꯨꯒ ꯑꯇꯩꯗꯨꯅ ꯀꯩꯅꯣ ꯇꯧꯗ꯭ꯔꯁꯨ ꯑꯝꯇꯪꯗꯤ ꯀꯥꯔꯒ ꯌꯦꯡꯁꯤ ꯀꯃꯥꯏ ꯀꯃꯥꯏ ꯇꯧꯒꯦꯗꯣ ꯎꯝ ꯃꯣꯏ ꯑꯅꯤ ꯑꯍꯨꯝꯁꯨ ꯍꯧꯔꯒꯦ ꯑꯗꯨꯒ ꯆꯠꯁꯦ ꯈꯣꯠꯁꯦꯅ ꯑꯗꯨꯏꯗꯤ ꯌꯥꯏꯗꯅ ꯆꯠꯂꯁꯦꯅ ꯑꯩꯕꯨꯗꯤ ꯌꯥꯝ ꯀꯥꯔꯦꯗ ꯅꯣꯡꯃꯥꯏꯖꯤꯡ ꯆꯤꯡꯁꯤꯕꯨꯗꯤ ꯑꯗꯨꯝ ꯑ ꯍꯧꯖꯤꯛꯇꯤ ꯑꯗꯨꯝ ꯀꯩꯅꯣꯗ ꯒꯥꯔꯤ ꯅꯨꯡꯂꯤꯅꯁꯨ ꯑꯗꯨꯝ ꯀꯥꯕ ꯌꯥꯕꯒꯤ ꯈꯎꯗꯣꯡ ꯆꯥꯕꯗꯨ ꯂꯩꯔꯝꯅꯤꯅꯅꯦ ꯀꯩꯁꯨ ꯌꯥꯝ ꯀꯟꯅ ꯀꯩꯅꯣ ꯇꯧꯗꯦ ꯑ ꯑ ꯑꯗꯨ ꯑꯣꯏꯔꯒ ꯍꯧꯖꯤꯛꯇꯤꯅꯦ ꯒꯥꯔꯤ ꯊꯧꯒꯠꯄ ꯌꯥꯔꯁꯤꯗꯤ ꯍꯣꯏ ꯂꯩꯌꯦ ꯂꯩꯌꯦ ꯑꯗꯨꯕꯨꯗꯤ ꯁꯤꯗꯩꯁꯤꯗ ꯎꯝ ꯑꯩ ꯃꯄꯥꯟꯗ ꯊꯣꯂꯛꯀꯦ ꯑꯩꯁꯨ ꯄꯨꯡꯁꯦ ꯇꯥꯁꯜꯂꯛꯑꯦ ꯅꯪ ꯀꯔꯥꯏ ꯆꯠꯀꯗ ꯂꯩꯔꯤ ꯅꯪ ꯊꯕꯛ ꯆꯠꯇꯣꯔꯤꯕ꯭ꯔꯥ ꯎꯝ ꯄꯨꯡ ꯃꯔꯤ ꯃꯈꯥꯏꯗꯒꯤ ꯇꯧꯁꯦ ꯎꯝ ꯎꯝ ꯎꯝ ꯃꯣꯏꯁꯨ ꯑꯌꯥꯡꯕꯗꯤ ꯆꯠꯅꯤꯡꯒꯅꯤ ꯎꯝ ꯐꯅꯦꯛ ꯁꯦꯠꯂꯁꯨ ꯌꯥꯏ ꯁꯜꯋꯥꯔꯒꯨꯝꯕ ꯈꯪꯒꯥꯎꯒꯨꯝꯕ ꯁꯦꯠꯂꯁꯨ ꯑꯗꯨꯝ ꯀꯩꯁꯨ ꯀꯥꯏꯗꯦꯗ ꯍꯥꯏꯗꯤ ꯀꯩꯅꯣ ꯏꯐꯥ ꯐꯥꯒꯩ ꯏꯁꯥꯗ ꯈꯔ ꯀꯝꯐꯣꯔꯇꯦꯕꯜ ꯑꯣꯏꯅꯕꯀꯣ ꯀꯩꯁꯨꯗꯤ ꯀꯥꯏꯗꯦꯗ ꯌꯦꯡꯉꯒ ꯎꯝ ꯌꯥꯝꯃꯦꯍꯦ ꯃꯤ ꯃꯌꯥꯝꯁꯤꯅ ꯍꯧꯖꯤꯛꯀꯥꯟꯁꯤ ꯆꯤꯡꯗ ꯂꯣꯏꯅ ꯆꯠꯅꯩ ꯋꯥꯛꯀꯤꯡꯁꯦ ꯎꯝ ꯍꯥꯏꯗꯤ ꯃꯁꯥꯁꯨ ꯑꯝꯇ ꯐꯠꯅꯗ꯭ꯔꯕꯅꯤꯅꯕꯀꯣ ꯑꯁ ꯑꯗꯣ ꯃꯁꯥꯁꯨ ꯑꯝꯇ ꯐꯠꯅꯗ꯭ꯔꯕꯅꯤꯅꯕꯀꯣ ꯑꯗꯨꯝ ꯃꯌꯥꯝꯁꯦ ꯋꯥꯀꯤꯡꯁꯦ ꯂꯣꯏ ꯆꯠꯂꯕꯅꯦꯕ ꯑꯩꯈꯣꯏꯁꯨ ꯐꯠꯇꯕꯗ ꯆꯤꯡꯉꯛꯑꯕꯅꯦ ꯎꯝ ꯑꯥ ꯍꯌꯦꯡ ꯑꯥ ꯆꯠꯄꯗꯤ ꯁꯟꯗꯦꯗ ꯑꯣꯏꯅ ꯆꯠꯁꯦ ꯁꯦꯇꯔꯗꯨꯒ ꯁꯟꯗꯦꯗꯨꯒ ꯆꯠꯂꯗꯤ ꯈꯤꯇꯪ ꯐꯔꯣꯏꯗ꯭ꯔꯣ ꯁꯟꯗꯦꯗꯪ ꯆꯠꯁꯦ ꯍꯥꯏꯔꯣ ꯁꯟꯗꯦꯗꯪ ꯆꯠꯂꯨꯁꯦ ꯍꯥꯏꯔꯣ ꯍꯌꯦꯡꯗꯤ ꯀꯩꯅꯣ ꯇꯧꯋꯤꯗ ꯁꯟꯗꯦꯒꯨꯝꯕꯗ ꯆꯠꯄꯅ ꯐꯠꯇ꯭ꯔꯣ ꯑꯉꯥꯡ ꯁ꯭ꯀꯨꯜ ꯁꯨꯇꯤ ꯊꯥꯗꯕꯅꯤꯅ ꯎꯝ ꯑꯗꯨꯏꯗꯨꯒ ꯀꯩꯅꯣ ꯇꯧꯔꯁꯤ ꯆꯠꯂꯁꯤ ꯎꯝ ꯅꯪꯁꯨ ꯑꯉꯥꯡ ꯇꯨꯏꯁꯟ ꯊꯤꯟꯕꯒꯤ ꯃꯇꯝ ꯌꯧꯔꯛꯑꯝꯃꯅꯤ ꯎꯝ ꯎꯝ ꯎꯝ ꯌꯥꯔꯦ ꯑꯥ ꯑꯗꯨꯗꯤ ꯊꯝꯃꯒꯦ ꯑ ꯊꯝꯃꯣ ꯊꯝꯃꯣ ꯊꯝꯃꯣ